ꯑꯩꯈꯣꯏꯕꯨ ꯑꯁꯥꯅꯁ ꯇꯧꯕ ꯃꯇꯝꯗ ꯑꯩꯈꯣꯏꯒꯤ ꯑꯩꯈꯣꯏꯁꯦ ꯃꯤꯑꯣꯏꯕꯁꯦ ꯑꯩꯈꯣꯏꯁꯦ ꯄꯣꯛꯂꯛꯄ ꯃꯇꯝꯗ ꯂꯥꯏꯛ ꯑꯩꯈꯣꯏꯒꯤ ꯕꯣꯗꯤ ꯏꯁꯇ꯭ꯔꯛꯆꯔꯁꯦ ꯆꯨꯝꯅ ꯄꯣꯛꯂꯛꯇꯕꯁꯨ ꯌꯥꯏꯌꯦ ꯑꯗꯨꯕꯨ ꯑꯩꯈꯣꯏꯅ ꯑꯦꯛꯁꯔꯁꯥꯏꯁ ꯇꯧꯔꯒ ꯑꯩꯈꯣꯏꯅ

ꯌꯣꯒꯥꯁꯦ ꯇꯧꯔꯒ ꯇꯧꯔꯛꯄ ꯃꯇꯝꯗ ꯑꯩꯈꯣꯏꯒꯤ ꯉꯛ ꯐꯩꯕ ꯑꯣꯔ ꯑꯩꯒꯤ ꯄꯣꯁꯇꯔ ꯑꯩꯒꯤ ꯁꯣꯜꯗꯤꯌꯔꯗ ꯀꯨꯠꯄꯁꯦ ꯑꯩ ꯅꯨꯡꯇꯤꯒꯤ ꯑꯦꯛꯁꯔꯁꯥꯏꯁ ꯇꯧꯔꯒ ꯌꯣꯒꯥ ꯇꯧꯕ ꯃꯇꯝꯗ ꯑꯩꯕꯨ ꯐ꯭ꯂꯦꯛꯁꯤꯕꯜ ꯑꯣꯏꯍꯟꯕꯒꯤ ꯑꯗꯨ ꯈꯛꯇꯁꯨ ꯅꯠꯇꯅ ꯑꯩꯒꯤ ꯄꯣꯁꯇꯔꯕꯨꯁꯨ ꯍꯦꯜꯞ ꯇꯧꯔꯒ ꯏꯁꯇ꯭ꯔꯦꯠ ꯑꯣꯏꯍꯟꯕꯤꯕꯁꯨ ꯉꯝꯃꯦꯀꯣ ꯑꯗꯨꯒ ꯑꯩꯒꯤ ꯑꯩꯒꯤ ꯈꯣꯡꯁꯦ ꯄꯣꯛꯂꯛꯄ ꯃꯇꯝꯗ ꯑꯩꯒꯤ ꯈꯣꯡꯒ ꯑꯩꯒꯤ ꯁꯣꯜꯗꯤꯌꯔ ꯄꯥꯔꯠꯁꯦ ꯈꯔ ꯏꯁꯇ꯭ꯔꯦꯠꯇ ꯑꯣꯏꯗꯦ ꯈꯔ ꯀꯨꯠꯄ꯭ꯔꯥ ꯑꯃ ꯑꯣꯏꯌꯦ ꯑꯗꯨꯕꯨ ꯑꯩꯅ ꯑꯦꯁꯥꯁꯦ ꯌꯣꯒꯥꯁꯦ ꯇꯧꯔꯛꯄ ꯃꯇꯝꯗ ꯑꯩꯒꯤ ꯕꯣꯗꯤ ꯏꯁꯇ꯭ꯔꯛꯆꯔ ꯑꯩꯒꯤ ꯄꯣꯁꯇ꯭ꯔꯁꯤꯗ ꯑꯗꯨꯛꯀꯤ ꯃꯇꯤꯛ ꯑꯍꯣꯡꯕ ꯄꯤꯌꯦꯀꯣ ꯑꯗꯨꯅ ꯑꯗꯨ ꯎꯔꯒ ꯑꯩꯒꯤ ꯄꯨꯟꯁꯤꯗ ꯌꯥꯝ ꯅꯨꯡꯉꯥꯏꯕꯁꯨ ꯐꯥꯎꯈꯤ ꯍꯔꯥꯎꯕꯁꯨ ꯐꯥꯎꯋꯦ ꯑꯗꯨꯒꯤ ꯑꯩꯅ ꯑꯦꯛꯁꯔꯁꯥꯏꯁ ꯇꯧꯕ ꯌꯣꯒꯥ ꯇꯧꯕꯒꯤ ꯏꯝꯄꯣꯔꯇꯦꯟꯁꯦ ꯑꯗꯨꯛꯀꯤ ꯃꯇꯤꯛ ꯑꯣꯏꯌꯦ ꯍꯥꯏꯕꯁꯦ ꯑꯩꯅ ꯑꯗꯨꯗ ꯈꯪꯕ ꯉꯝꯃꯦ